ꯍꯜꯂꯣ ꯑꯣ ꯀꯗꯥꯏꯗꯒꯤ ꯂꯥꯛꯄꯅꯣꯀꯣ ꯅꯣꯏꯁꯦ ꯑꯣ ꯑꯩꯈꯣꯏ ꯃꯣꯔꯦꯗꯁꯦ ꯑꯩꯅꯗꯤ ꯄꯣꯠ ꯆꯩꯗꯤ ꯌꯣꯟꯕꯗꯤ ꯌꯣꯟꯗꯦ ꯑꯗꯨꯕꯨ ꯃꯤ ꯃꯌꯥꯝ ꯑꯗꯨꯝ ꯃꯣꯔꯦꯗ ꯀꯣꯏꯔꯛꯄ ꯃꯤ ꯃꯤ ꯃꯤ ꯃꯤ ꯃꯌꯥꯝꯗꯣ ꯑꯩꯕꯨ ꯀꯣꯜ ꯇꯧꯔꯒ ꯍꯪꯕꯅꯤ ꯍꯥꯏꯕꯗꯤ ꯑꯩꯗꯨ ꯃꯤ ꯊꯥꯕꯤꯕꯅꯤꯕ ꯎꯝ ꯑꯩꯈꯣꯏ ꯃꯤ ꯅꯥꯕꯒꯤꯗꯃꯛꯇ ꯃꯐꯝ ꯈꯪꯗꯕꯒꯤꯗꯃꯛꯇ ꯑꯗꯨꯝꯅ ꯀꯣꯜ ꯇꯧꯕꯅꯤ ꯑꯗꯨ ꯅꯪ ꯅꯪ ꯅꯪ ꯅꯪꯕꯨꯁꯨ ꯃꯤ ꯊꯥꯕꯤꯌꯣ ꯍꯥꯏꯕ꯭ꯔꯥ ꯅꯪꯗꯣ ꯑꯗꯨ ꯑꯣꯏꯔꯗꯤ ꯅꯪ ꯀꯔꯤ ꯍꯥꯏꯁꯤꯔꯥ ꯅꯪꯒꯤ ꯅꯪꯒꯤ ꯑꯁꯤ ꯅꯪ ꯃꯣꯔꯦꯗꯤ ꯌꯧꯕꯨꯗꯤ ꯌꯧꯈ꯭ꯔꯦꯀꯣ ꯑꯗꯨ ꯅꯪꯅ ꯍꯧꯖꯤꯛ ꯂꯩꯕ ꯃꯐꯝꯗꯨ ꯋꯥꯆꯞꯇ ꯂꯣꯀꯦꯁꯟ ꯊꯥꯕꯤꯌꯣ ꯑꯗꯨꯒ ꯑꯩ ꯊꯥꯈ꯭ꯔꯕ ꯃꯇꯨꯡꯗ ꯑꯩꯒꯤ ꯃꯤꯕꯨꯗꯨ ꯑꯗꯨꯝ ꯅꯪꯉꯣꯟ ꯅꯪꯉꯣꯟꯗ ꯅꯪꯒꯤ ꯂꯣꯀꯦꯁꯟꯗ ꯊꯥꯕꯤꯔꯒꯦ ꯑꯗꯨꯒ ꯃꯣꯏꯒ ꯆꯠꯃꯤꯟꯅꯔꯣ ꯑꯗꯨꯒ ꯅꯪꯅ ꯆꯠꯅꯤꯡꯕ ꯃꯐꯝ ꯂꯣꯏꯅꯃꯛ ꯑꯗꯨꯝ ꯆꯠꯄ ꯌꯥꯏ ꯃꯥ ꯃꯣꯏꯕꯨ ꯄꯨꯔꯒꯀꯣ ꯑꯗꯨ ꯅꯪꯅ ꯌꯥꯈ꯭ꯔꯦ ꯍꯥꯏꯕ ꯃꯇꯨꯡꯗ ꯃꯣꯏꯕꯨ ꯄꯩꯁꯥ ꯄꯤꯒꯗꯕꯁꯦ ꯂꯤꯁꯤꯡ ꯑꯅꯤ ꯄꯤꯒꯗꯕꯅꯦ ꯑꯗꯨꯒ ꯑꯩꯈꯣꯏꯒꯤꯁꯦ ꯄꯣꯠ ꯆꯩꯒꯨꯝꯕꯁꯦ ꯌꯥꯝꯅ ꯍꯣꯡꯅ ꯌꯣꯟꯕꯅꯤ ꯕꯣꯗꯔ ꯕꯣꯗꯔꯗ ꯂꯩꯕ ꯃꯐꯝꯅꯤꯅ ꯑꯗꯨꯒꯤꯗꯃꯛꯇ ꯄꯣꯠ ꯆꯩꯁꯨ ꯄꯣꯠ ꯆꯩꯁꯨ ꯅꯪꯅ ꯍꯣꯜꯁꯦꯜꯅ ꯂꯧꯒꯦ ꯍꯥꯏꯔꯁꯨ ꯌꯥꯏ ꯑꯗ ꯍꯣꯜꯁꯦꯜꯅ ꯂꯧꯔꯣꯏ ꯍꯥꯏꯔꯁꯨ ꯌꯥꯏ ꯅꯪꯅ ꯀꯔꯕꯥꯔ ꯇꯧꯕ ꯃꯤ ꯑꯣꯏꯔꯗꯤ ꯅꯪꯅ ꯄꯣꯠ ꯆꯩ ꯌꯥꯝꯅꯁꯨ ꯂꯧꯔꯁꯨ ꯌꯥꯏ ꯑꯩꯈꯣꯏꯅ ꯒꯥꯔꯤꯁꯨ ꯄꯤꯕ ꯌꯥꯏ ꯅꯪ ꯒꯥꯔꯤ ꯄꯨꯗ꯭ꯔꯗꯤ ꯑꯗꯨ ꯑꯗꯨ ꯅꯪ ꯀꯔꯝꯕ ꯄꯥꯝꯕꯔꯥ ꯍꯣꯏ ꯑꯗꯨ ꯑꯣꯏꯔꯗꯤ ꯑꯩ ꯃꯤ ꯊꯥꯕ ꯋꯥ ꯇꯧꯔꯒꯦ ꯑꯗꯨꯒ ꯅꯪꯅ ꯀꯔꯤꯒꯨꯝꯕ ꯄꯦꯟꯗꯦ ꯅꯠꯇ꯭ꯔꯒ ꯑꯗꯨꯝ ꯃꯤꯗꯨ ꯐꯖꯅ ꯅꯪꯕꯨ ꯂꯨꯆꯤꯡꯕꯤꯗꯦ ꯍꯥꯏꯔꯗꯤ ꯑꯗꯨꯝ ꯑꯩꯕꯨ ꯑꯃꯨꯛꯀ ꯀꯣꯜ ꯇꯧꯕꯤꯌꯣ ꯑꯇꯣꯞꯄ ꯃꯤ ꯅꯠꯇ꯭ꯔꯒ ꯏꯁꯥꯃꯛꯅꯁꯨ ꯂꯥꯛꯂꯁꯨ ꯌꯥꯏ ꯍꯣꯏ ꯑꯗꯨꯒ ꯅꯪ ꯑꯍꯥꯟꯕꯗ ꯆꯥꯛ ꯑꯦꯟꯁꯥꯡꯗꯤ ꯆꯥꯕ ꯍꯣꯇꯦꯜꯗ ꯇꯧꯔꯣ ꯑꯗꯨꯒ ꯅꯪ ꯆꯥꯔꯤꯉꯩꯗ ꯑꯗꯨꯝ ꯑꯩꯒꯤ ꯃꯤꯕꯨꯗꯨ ꯂꯥꯛꯍꯟꯒꯦ ꯍꯣꯏ ꯑꯗꯨ ꯑꯣꯏꯔꯗꯤ ꯅꯪ ꯅꯪꯗꯣ ꯅꯪꯅ ꯄꯩꯁꯥ ꯄꯤꯒꯗꯕꯗꯣ ꯑꯗꯨꯝ ꯍꯥꯟꯅ ꯊꯥꯕꯤꯔꯣꯀꯣ ꯑꯦ ꯑꯦ ꯇꯣ